ꯁꯥꯟꯅ ꯈꯣꯠꯅꯕ ꯑꯁꯤꯅ ꯏꯁꯥꯗ ꯌꯥꯝꯅ ꯀꯥꯟꯅꯍꯜꯂꯤ ꯍꯛꯆꯥꯡꯗꯁꯨ ꯐꯍꯜꯂꯤ ꯁ꯭ꯋꯤꯝꯃꯤꯡ ꯁꯥꯟꯅꯔꯒꯗꯤ ꯏꯁꯥ ꯕꯣꯗꯤ ꯄꯨꯂꯞ ꯐꯪꯁꯟ ꯇꯧꯍꯜꯂꯤ ꯑꯗꯨꯅ ꯁꯥꯟꯅ ꯈꯣꯠꯅꯕꯕꯨ ꯐꯅ ꯆꯦꯟ ꯈꯣꯠꯄ ꯇꯧꯔꯒꯗꯤ ꯄꯨꯟꯁꯤ ꯁꯥꯡꯅ ꯍꯤꯡꯅꯕꯒꯤꯗꯃꯛꯇ ꯌꯥꯝꯅ ꯏꯝꯄꯣꯔꯇꯦꯟ ꯑꯣꯏ ꯑꯦꯛꯁꯔꯁꯥꯏꯁ ꯃꯈꯟ ꯑꯃꯅꯤ ꯝꯁꯤꯁꯦ ꯁꯥꯟꯅꯕ ꯑꯁꯦ ꯏꯟꯗꯤꯌꯥꯗ ꯐꯖꯅ ꯄ꯭ꯔꯃꯣꯠ ꯇꯧꯕꯤꯌꯨ ꯍꯥꯏꯇꯥꯔꯒꯗꯤ ꯁꯤꯗ ꯆꯪꯒꯗꯕ ꯁꯥꯟꯅꯕ ꯃꯌꯥꯝꯗꯨꯗ ꯗꯔꯀꯥꯔ ꯑꯣꯏꯕꯁꯤꯡꯗꯨ ꯏꯟꯗꯤꯌꯥꯅ ꯐꯅ ꯊꯥꯗꯕꯤꯔꯒꯗꯤ ꯆꯪꯒꯅꯤ ꯏꯁꯝ ꯁꯝꯅ ꯍꯥꯏꯔꯕꯗ ꯍꯣꯛꯀꯤ ꯀ꯭ꯔꯤꯛꯀꯦꯠ ꯆꯥꯎꯈꯠꯂꯛꯂꯤꯕꯁꯦ ꯏꯟꯗꯤꯌꯥꯅ ꯄ꯭ꯔꯣꯃꯣꯠ ꯐꯖꯅ ꯇꯧꯕꯗꯨꯅ ꯄ꯭ꯔꯤꯊꯤꯕꯤꯁꯤꯗ ꯁꯛ ꯈꯪꯕ ꯂꯝ ꯍꯥꯏꯗꯨ ꯑꯣꯏꯔꯛꯂꯤꯛꯅꯤ